ꯍꯧꯖꯤꯛ ꯑꯣꯏꯔꯤꯕ ꯐꯤꯕꯝ ꯑꯁꯤꯗ ꯑꯦꯠꯕꯔꯇꯥꯏꯖꯃꯦꯟꯠ ꯑꯃꯁꯨꯡ ꯃꯤꯌꯣꯏ ꯀꯌꯥꯗ ꯍꯦꯟꯅ ꯌꯧꯍꯟꯅꯕꯒꯤ ꯄꯥꯝꯕꯩ ꯍꯥꯏꯔꯒꯗꯤ ꯁꯣꯁꯤꯌꯦꯜ ꯃꯦꯗꯤꯌꯥꯗ ꯑꯦꯠꯕꯔꯇꯥꯏꯖ ꯇꯧꯕ ꯁꯝꯅ ꯍꯥꯏꯔꯕꯗ ꯐꯦꯁꯕꯨꯛ ꯑꯃꯁꯨꯡ ꯏꯟꯁꯇꯥꯒ꯭ꯔꯥꯝꯗ ꯃꯁꯤ ꯃꯤꯅꯁꯨ ꯁꯤꯖꯤꯟꯅꯕꯁꯨ ꯌꯥꯝ ꯌꯥꯝꯃꯤ ꯌꯦꯡꯕꯁꯨ ꯌꯥꯝ ꯌꯥꯝꯃꯤ ꯑꯗꯨꯒ ꯑꯩꯉꯣꯟꯗ ꯌꯥꯝꯅ ꯏꯟꯐ꯭ꯂꯨꯑꯦꯟꯁꯦꯜ ꯍꯥꯏꯗꯣꯏꯔ ꯑꯩꯅ ꯄꯦꯟꯖꯈꯤꯕ ꯑꯦꯠꯕꯔꯇꯥꯏꯖ ꯑꯃ ꯍꯥꯏꯕꯔꯒꯗꯤ ꯉꯔꯥꯡ ꯇꯤꯕꯤꯗ ꯗꯤꯋꯥꯂꯤꯒꯤ ꯑꯦꯗ ꯑꯃꯈꯛ ꯎꯏ ꯗꯤꯋꯥꯂꯤꯁꯦ ꯃꯤ ꯑꯃꯈꯛꯅ ꯁꯦꯂꯦꯕ꯭ꯔꯦꯠ ꯅꯠꯇ꯭ꯔꯁꯨ ꯄꯨꯂꯤꯁ ꯑꯃꯈꯛꯅ ꯃꯥꯒꯤ ꯃꯌꯨꯝꯗꯒꯤ ꯂꯥꯞꯅ ꯄꯣꯁꯇꯤꯡ ꯇꯥꯈꯤꯕꯗ ꯃꯥꯅ ꯌꯨꯝꯗ ꯐꯣꯟꯗꯒꯪ ꯍꯦꯄꯤ ꯗꯤꯋꯥꯂꯤ ꯍꯥꯏ ꯑꯗꯨꯕꯨ ꯑꯦꯠꯕꯔꯇꯥꯏꯖꯇꯨꯗꯩꯗ ꯃꯣꯏꯒꯤ ꯄ꯭ꯂꯦꯇꯨꯟꯗꯨꯒꯤ ꯀꯃꯥꯟꯗꯤꯡ ꯑꯣꯐꯤꯁꯥꯔ ꯅꯠꯇ꯭ꯔꯒ ꯃꯦꯖꯔ ꯃꯥꯜꯂꯤ ꯃꯥꯅ ꯗꯤꯋꯥꯂꯤꯁꯦ ꯂꯣꯏꯅꯃꯛꯀꯤꯅꯦ ꯅꯪꯅ ꯌꯨꯝ ꯂꯩꯇ꯭ꯔꯦꯅ ꯅꯨꯉꯥꯏꯇꯕ ꯐꯣꯡꯗꯣꯛꯀꯅꯨ ꯄꯨꯂꯞ ꯇꯧꯃꯤꯟꯅꯁꯤ ꯍꯥꯏꯗꯨꯅ ꯃꯥꯅ ꯀꯦꯟꯗꯜ ꯗꯤꯌꯥ ꯊꯥꯡꯒꯠꯜꯛꯑꯒ ꯑꯊꯨꯝ ꯑꯍꯥꯎ ꯃꯌꯥꯝ ꯄꯨꯊꯣꯔꯛꯑꯒ ꯄꯨꯂꯤꯁ ꯃꯌꯥꯝꯒ ꯄꯨꯂꯞ ꯑꯦꯟꯖꯣꯏ ꯇꯧꯃꯤꯟꯅꯕꯗꯣ ꯃꯗꯨ ꯌꯥꯝꯅ ꯑꯩꯉꯣꯟꯗ ꯄꯨꯛꯅꯤꯡ ꯅꯨꯡꯁꯤꯕ ꯑꯃ ꯄꯣꯛꯈꯤ